ꯑꯩꯅ ꯒ꯭ꯔꯦꯖꯨꯌꯦꯁꯟ ꯇꯝꯕ ꯃꯇꯝꯗ ꯖꯤꯑꯣꯒ꯭ꯔꯥꯐꯤ ꯄꯦꯄꯔꯗ ꯃꯥꯔꯛ ꯋꯥꯡꯅ ꯐꯪꯒꯅꯤ ꯈꯜꯂꯨꯔꯒ ꯔꯤꯖꯜ ꯑꯥꯎꯠ ꯇꯧꯔꯛꯄꯗ ꯊꯥꯖꯗꯅ ꯃꯥꯔꯛꯇꯣ ꯅꯦꯝꯅ ꯐꯡꯈꯤ ꯑꯩꯅ ꯃꯇꯝꯗꯨꯗ ꯋꯥꯈꯜ ꯌꯥꯝꯅ ꯅꯨꯡꯉꯥꯏꯈꯤꯗꯦ ꯅꯨꯃꯤꯠ ꯀꯌꯥꯅꯤ ꯀꯣꯂꯦꯖ ꯀꯥꯈꯤꯗꯦ ꯂꯥꯏꯔꯤꯛ ꯇꯝꯕ ꯇꯣꯛꯑꯁꯤꯔꯥ ꯈꯜꯂꯨꯏ ꯑꯗꯨꯕꯨ ꯑꯩꯒꯤ ꯏꯌꯥꯝꯕꯅ ꯑꯩꯕꯨ ꯃꯣꯇꯤꯕꯦꯠ ꯇꯧꯕꯤꯔꯒ ꯑꯃꯨꯛ ꯍꯟꯅ ꯍꯣꯠꯅꯔꯒ ꯃꯊꯪꯒꯤ ꯑꯦꯛꯖꯥꯝꯗ ꯑꯩꯅ ꯏꯃꯥꯟꯅꯕꯤ ꯃꯌꯥꯝꯗꯒꯤ ꯃꯥꯔꯛ ꯌꯥꯡꯅ ꯐꯪꯕ ꯉꯝꯈꯤ